ꯑꯩꯈꯣꯏꯒꯤ ꯚꯥꯔꯠꯀꯤ ꯃꯤꯌꯥꯝꯅ ꯄꯥꯝꯅꯕ ꯁꯥꯏꯟꯁꯇꯤꯁ ꯃꯉꯥꯒꯤ ꯃꯃꯤꯡꯗꯤ ꯑꯦ ꯄꯤ ꯖꯦ ꯑꯕꯗꯨꯜ ꯀꯂꯥꯝ ꯍꯣꯃꯤ ꯖꯦꯍꯥꯡꯒꯤꯔ ꯚꯥꯚꯥ ꯁꯌꯦꯠꯇꯟꯗ꯭ꯔꯅꯥꯠ ꯕꯣꯁ ꯖꯒꯙꯤꯆꯟꯗ꯭ꯔꯥ ꯕꯣꯁ ꯕꯤꯀ꯭ꯔꯝ ꯁꯔꯥꯚꯥꯏ ꯃꯈꯣꯏꯁꯤꯡ ꯑꯁꯤꯗꯒꯤ ꯑꯃꯛꯀꯥ ꯍꯦꯟꯅ ꯄꯥꯝꯅꯕꯗꯤ ꯑꯦ ꯄꯤ ꯖꯦ ꯑꯕꯗꯨꯜ ꯀꯂꯥꯝ ꯃꯍꯥꯛꯇꯤ ꯃꯍꯥꯛꯅ ꯃꯤꯁꯥꯏꯜꯒꯤ ꯃꯤꯁꯥꯏꯟ ꯑꯃꯁꯨꯡ ꯑꯦꯅꯤ ꯑꯇꯩ ꯀꯌꯥꯕꯨꯁꯨ ꯄꯨꯊꯣꯛꯂꯝꯃꯤ ꯑꯗꯨꯕꯨ ꯃꯍꯥꯛ ꯑꯁꯦ ꯐꯥꯗꯔ ꯑꯣꯐ ꯃꯤꯁꯥꯏꯜ ꯍꯥꯏꯅꯁꯨ ꯈꯪꯅꯩ